ꯈꯨꯡꯒꯪꯗ ꯂꯩꯕ ꯈꯨꯟꯅꯥꯏꯗ ꯖꯒꯣꯏ ꯁꯥꯕ ꯃꯤꯑꯣꯏꯁꯤꯡꯅ ꯊꯦꯡꯅꯔꯤꯕ ꯈꯨꯗꯣꯡꯆꯥꯕꯁꯤꯡ ꯑꯁꯤ ꯃꯅꯤꯄꯨꯔꯤ ꯁꯃꯥꯖꯒꯤ ꯑꯣꯏꯅꯗꯤ ꯀꯥ ꯍꯦꯟꯅ ꯂꯩꯇꯦ ꯍꯥꯏꯅ ꯈꯟꯖꯩ ꯀꯔꯤꯒꯤꯅꯣ ꯍꯥꯏꯔꯒꯗꯤ ꯖꯒꯣꯏ ꯍꯥꯏꯕ ꯄꯣꯠ ꯑꯁꯤ ꯃꯅꯤꯄꯨꯔꯕꯨ ꯃꯥꯂꯦꯝꯗ ꯃꯥꯏ ꯇꯥꯛꯂꯤꯕꯅꯤ ꯖꯒꯣꯏ ꯑꯁꯤꯅ ꯃꯔꯝ ꯑꯣꯏꯔꯀꯥꯟꯗ ꯃꯅꯤꯄꯨꯔ ꯑꯁꯤ ꯑꯁꯤꯒꯨꯝꯕ ꯖꯒꯣꯏ ꯁꯪꯁꯀ꯭ꯔꯤꯇꯤ ꯑꯃꯗꯤ ꯀꯂꯥꯁꯤꯡꯁꯤꯅ ꯌꯥꯝꯅ ꯏꯅꯥꯛ ꯈꯨꯟꯕ ꯃꯐꯝ ꯑꯃꯅꯤ ꯃꯐꯝ ꯑꯁꯤꯗ ꯑꯩꯈꯣꯏꯒꯤ ꯖꯒꯣꯏꯁꯤꯒꯤ ꯍꯧꯔꯛꯐꯝ ꯑꯁꯤ ꯁꯨꯃꯥꯡꯗꯒꯤ ꯑꯣꯏ ꯍꯥꯏꯅ ꯈꯜꯂꯤ ꯑꯗꯨꯅ ꯃꯅꯤꯄꯨꯔꯤ ꯃꯅꯤꯄꯨꯔꯗ ꯑꯩꯈꯣꯏꯒꯤ ꯑꯣꯖꯥꯒꯤ ꯑꯋꯥꯠꯄꯁꯨ ꯀꯥ ꯍꯦꯟꯅ ꯂꯩꯇꯦ ꯑꯗꯨꯅ ꯃꯔꯝ ꯑꯣꯏꯔꯀꯥꯟꯗ ꯑꯩꯈꯣꯏꯒꯤ ꯃꯅꯤꯄꯨꯔꯗ ꯂꯩꯔꯤꯕ ꯈꯨꯡꯒꯪꯗ ꯂꯩꯔꯤꯕ ꯃꯅꯤꯄꯨꯔꯤ ꯈꯨꯡꯒꯪꯗ ꯂꯩꯔꯤꯕ ꯖꯒꯣꯏ ꯁꯥꯕ ꯃꯤꯑꯣꯏꯁꯤꯡ ꯑꯁꯤ ꯀꯥ ꯍꯦꯟꯅ ꯃꯣꯏꯗ ꯖꯒꯣꯏ ꯁꯥꯕꯒꯤ ꯑꯋꯥꯠ ꯑꯄꯥꯁꯤꯁꯨ ꯀꯥ ꯍꯦꯟꯅ ꯂꯩꯇꯦ ꯍꯥꯏꯅ ꯈꯟꯖꯩ